ꯍꯝꯃꯔ ꯑꯃ ꯆꯦꯟꯕꯅꯤ ꯍꯝꯃꯔ ꯑꯗꯨ ꯌꯧꯔꯛꯂꯦ ꯇꯧꯔꯛꯄꯁꯨ ꯊꯦꯡꯂꯦ ꯊꯦꯡꯕꯅ ꯃꯔꯝ ꯑꯣꯏꯔꯒ ꯑꯩꯒꯤ ꯊꯕꯛ ꯁꯤꯖꯤꯟꯅꯒꯗꯕꯁꯨ ꯁꯤꯖꯤꯟꯅꯕ ꯐꯪꯗ꯭ꯔꯦ ꯑꯗꯨ ꯍꯝꯃꯔ ꯑꯁꯤ ꯑꯩꯅ ꯑꯃꯨꯛ ꯁꯤꯖꯤꯟꯅꯗꯨꯅ ꯌꯦꯡꯕꯗ ꯌꯥꯝꯅ ꯅꯨꯡꯉꯥꯏꯇꯦ ꯃꯀꯣꯛ ꯑꯁꯤ ꯆꯥꯎꯕꯅ ꯃꯔꯝ ꯑꯣꯏꯔꯒ ꯑꯃꯁꯨꯡ ꯅꯥꯜꯂꯤ ꯅꯥꯟꯕꯅ ꯃꯔꯝ ꯑꯣꯏꯔꯒꯅ ꯁꯤꯖꯤꯟꯅꯕ ꯅꯨꯡꯉꯥꯏꯇ꯭ꯔꯦ ꯑꯗꯨꯅ ꯁꯦꯜꯁꯨ ꯌꯥꯝꯅ ꯆꯥꯎꯋꯤ ꯍꯝꯃꯔ ꯑꯁꯤ ꯑꯗꯨꯅ ꯃꯔꯝ ꯑꯣꯏꯔꯒ ꯑꯩ ꯍꯝꯃꯔ ꯑꯁꯤ ꯍꯟꯕ ꯄꯥꯝꯃꯦ